ꯍꯜꯂꯣ ꯀꯪꯂꯩ ꯇ꯭ꯔꯕꯦꯜ ꯑꯦꯖꯦꯟꯁꯤꯒꯤꯅꯦ ꯍꯥꯏꯕꯤꯔꯛꯑꯣ ꯑꯥ ꯌꯥꯅꯤ ꯌꯥꯅꯤ ꯑꯩꯈꯣꯏ ꯐ꯭ꯂꯥꯏꯇ ꯀꯩꯅꯣꯒꯤ ꯗꯦꯠ ꯇ꯭ꯋꯦꯟꯇꯤ ꯑꯩꯠ ꯀꯤꯁꯤꯔꯥ ꯍꯥꯏꯐꯦꯠ ꯏꯁꯀꯦꯗ꯭ꯌꯨꯜꯗꯣ ꯑꯝꯇꯪ ꯍꯥꯏꯕꯤꯔꯛꯎꯅꯦ ꯏꯁꯀꯦꯗ꯭ꯌꯨꯜꯗꯣ ꯑꯣꯀꯦ ꯍꯧꯖꯤꯛ ꯑꯝꯇ ꯆꯦꯛ ꯇꯧꯖꯔꯛꯈꯤꯒꯦ ꯑꯝꯇ ꯄꯥꯏꯕꯤꯌꯣ ꯍꯣꯏ ꯃꯣꯔꯅꯤꯡꯒꯤꯁꯦꯀꯣ ꯃꯣꯔꯅꯤꯡꯒꯤꯁꯦ ꯄꯨꯡ ꯅꯥꯏꯟ ꯊꯥꯔꯇꯤꯒꯤꯗ ꯏꯟꯗꯤꯒꯣꯒꯤ ꯑꯃ ꯂꯩꯔꯦꯕꯀꯣ ꯑꯗꯨꯒ ꯏꯕꯦꯅꯤꯡꯒꯤ ꯇꯨ ꯊꯥꯔꯇꯤꯒꯤꯗ ꯑꯦꯔ ꯑꯦꯁꯤꯌꯥꯒꯤ ꯑꯃ ꯂꯩꯔꯦ ꯑꯗꯨꯒ ꯐꯥꯏꯚ ꯊꯥꯔꯇꯤꯗ ꯑꯦꯔ ꯏꯟꯗꯤꯌꯥꯒꯤ ꯑꯃ ꯂꯩ ꯑꯗꯣ ꯇꯨ ꯊꯥꯔꯇꯤꯒꯤꯁꯦ ꯑꯗꯨꯝ ꯇꯧꯔꯁꯤꯔ ꯑꯣꯀꯦ ꯇꯨ ꯊꯥꯔꯇꯤꯒꯤꯁꯦ ꯂꯦ ꯑꯣꯚꯔꯗꯤ ꯒ꯭ꯋꯥꯍꯥꯇꯤꯗ ꯐꯤꯐꯇꯤꯟ ꯃꯤꯅꯠꯁ ꯂꯦ ꯑꯣꯚꯔ ꯑꯣꯏꯒꯗꯕ ꯑꯗꯨꯒ ꯀꯩꯅꯣꯗ ꯏꯝꯐꯥꯜꯗ ꯑꯣꯏꯒꯗꯕ ꯀꯔꯤ ꯂꯝꯗꯒꯤ ꯑꯣꯏꯗꯣꯏꯅꯣ ꯁꯤꯒꯤꯁꯦ ꯃꯨꯝꯕꯥꯏ ꯇꯨ ꯏꯝꯐꯥꯜꯒꯤꯀꯣ ꯑꯣꯀꯦ ꯑꯣꯀꯦ ꯑꯗꯨꯗꯤ ꯇꯧꯖꯔꯛꯑꯒꯦ ꯑꯗꯣ ꯂꯥꯛ ꯏꯝꯐꯥꯜ ꯌꯧꯔꯛꯄ ꯃꯇꯝꯗ ꯑꯈꯣꯏꯒꯤ ꯃꯅꯤꯄꯨꯔꯗ ꯏꯟꯅꯔ ꯂꯥꯏꯟ ꯄꯔꯃꯤꯠ ꯑꯅ ꯑꯃ ꯆꯪꯉꯦꯕꯀꯣ ꯑꯗꯣꯝꯒꯤ ꯑꯥꯏ ꯗꯤꯒꯨꯝꯕ ꯗꯣꯀꯨꯃꯦꯟ꯭ꯁꯀꯨꯝꯕ ꯄꯥꯏꯕꯤꯔꯛꯑꯒ ꯑꯗꯨꯝ ꯑꯣꯟꯂꯥꯏꯟꯗ ꯑꯗꯨꯝ ꯑꯦꯄ꯭ꯂꯥꯏ ꯇꯧꯔꯁꯨ ꯌꯥꯏ ꯑꯗꯨꯒ ꯑꯦꯔꯄꯣꯔ꯭ꯠꯇꯒꯤ ꯑꯗꯨꯝ ꯀꯩꯅꯣꯗꯣ ꯏꯟꯅꯔ ꯂꯥꯏꯟ ꯄꯔꯃꯤꯠꯇꯣ ꯑꯗꯨꯝ ꯂꯧꯕꯤ ꯂꯧꯕꯤꯕ ꯌꯥꯏ ꯍꯥꯏꯕꯗꯤ ꯅꯨꯃꯤꯠ ꯀꯌꯥꯅꯤ ꯂꯩꯔꯤꯅꯣ ꯅꯨꯃꯤꯠ ꯀꯌꯥꯅꯤ ꯂꯩꯗꯣꯏꯅꯣ ꯍꯥꯏꯕꯁꯤꯡ ꯑꯗꯣ ꯑꯗꯨꯝ ꯂꯧꯕꯤꯕ ꯌꯥꯅꯤ ꯑꯗꯨꯝ ꯑꯗꯨꯗꯒꯤ ꯑꯗꯨꯝ

ꯌꯥꯝ ꯀꯩꯁꯨ ꯊꯣꯏꯗꯣꯛꯄ ꯗꯣꯀꯨꯃꯦꯟꯁ ꯅꯠꯇꯦ ꯏꯁꯥꯒꯤ ꯑꯙꯥꯔ ꯀꯥꯔꯗꯀꯨꯝꯕ ꯑꯥꯏ ꯗꯤ ꯒꯨꯝꯕ ꯚꯣꯇꯔ ꯀꯥꯔꯗꯀꯨꯝꯕ ꯑꯗꯨꯅ ꯑꯗꯨꯝ ꯌꯥꯅꯤ ꯑꯣ ꯌꯥꯏ ꯌꯥꯏ ꯑꯣꯀꯦ ꯑꯣꯀꯦ ꯑꯣꯏꯅꯤ ꯑꯗꯨ ꯑꯗꯨꯃꯥꯏꯅ ꯌꯥꯅꯤ ꯑꯗꯨꯗꯤ ꯑꯗꯨꯝ ꯀꯟꯐꯥꯔꯝ ꯇꯥꯖꯔꯒꯦꯀꯣ ꯕꯨꯛꯁꯦꯀꯣ ꯑꯗꯨꯗꯤ ꯑꯣꯀꯦ ꯑꯣꯀꯦ ꯇꯣꯇꯦꯜ ꯅꯥꯏꯟ ꯊꯥꯎꯖꯟ ꯐꯥꯏꯚ ꯍꯟꯗ꯭ꯔꯦꯗ ꯁꯨꯃꯥꯏꯅ ꯇꯥꯔꯦ ꯀꯩꯅꯣꯒꯤ ꯐ꯭ꯂꯥꯏꯇ ꯀꯤꯗꯣ ꯅꯥꯏꯟ ꯊꯥꯎꯖꯟ ꯐꯥꯏꯚ ꯍꯟꯗ꯭ꯔꯦꯗ ꯇꯥꯔꯦꯕ ꯌꯥꯏꯌꯦ ꯁꯤꯒꯤꯁꯤꯗ ꯑꯈꯣꯏꯒꯤ ꯀꯩꯅꯣ ꯌꯨ ꯄꯤ ꯑꯥꯏ ꯂꯩꯕꯅꯦ ꯑꯗꯨꯗ ꯀꯥꯞꯄꯤꯔꯛꯑꯣ ꯇ꯭ꯔꯥꯕꯦꯜ ꯑꯦꯖꯦꯟꯁꯤꯒꯤ ꯑꯣꯏꯅ